ꯑꯥ ꯍꯂꯣ

ꯁꯤ ꯄꯥꯂꯛꯅꯦ ꯁꯤꯅ ꯒꯖꯔ ꯀꯣꯕꯤꯒ ꯀꯥꯡꯍꯧ ꯇꯧꯔꯁꯨ ꯌꯥꯕꯅꯦ ꯑꯗꯨꯗꯒꯤ ꯍꯤꯡꯅ ꯑꯗꯨꯝ ꯐꯖꯅ ꯁꯦꯡꯅ ꯆꯝꯊꯣꯛꯑꯒ ꯑꯗꯨꯝ ꯆꯥꯕꯁꯨ ꯍꯛꯆꯥꯡ ꯐꯥꯕ ꯄꯣꯠꯅꯦ ꯒꯖꯔꯁꯦ ꯁꯤꯅ ꯍꯪꯒꯥꯝ ꯍꯪꯒꯥꯝꯁꯦ ꯑꯗꯨꯝ ꯆꯝꯐꯨꯠ ꯆꯥꯕꯗ ꯆꯝꯊꯣꯡ ꯇꯧꯕ ꯈꯣꯠꯄꯗ ꯑꯗꯨꯝ ꯍꯥꯎꯕꯅꯦ ꯉꯥꯒ ꯊꯣꯡꯉꯒ ꯈꯥꯃꯦꯟ ꯑꯁꯤꯟꯕꯤ ꯀꯥꯡꯁꯣꯏ ꯇꯧꯔꯁꯨ ꯌꯥꯏ ꯉꯥ ꯑꯃ ꯊꯣꯡꯕ ꯑꯗꯒꯤ ꯌꯦꯟ ꯁꯥ ꯀꯩꯀꯩ ꯊꯣꯡꯕꯗ ꯑꯗꯨꯝ ꯑꯃꯒꯨꯝꯕ ꯍꯥꯞꯆꯟꯈꯤꯕꯗ ꯑꯗꯨꯝ ꯌꯥꯏ ꯑꯥ ꯇꯣꯏꯗꯅꯉꯥꯏ ꯈꯣꯠꯇꯅꯉꯥꯏ ꯕꯣꯏꯂꯔ ꯒꯨꯝꯕ ꯊꯣꯡꯕꯗ ꯍꯥꯞꯇꯣꯏꯅꯤꯗ ꯁꯤꯅ ꯌꯣꯡꯆꯥꯛꯅꯦ ꯌꯣꯡꯆꯥꯛꯁꯤꯅ